ꯑꯏꯕꯒꯤ ꯀ꯭ꯔꯤꯑꯦꯇꯤꯞ ꯁꯥꯏꯠ ꯑꯁꯦ ꯒ꯭ꯔꯃꯥꯔ ꯑꯃꯁꯨꯡ ꯏꯁꯇ꯭ꯔꯛꯆꯔꯒꯨꯝꯕ ꯇꯦꯛꯀꯅꯣꯂꯣꯖꯤꯒꯤ ꯑꯣꯏꯕ ꯃꯑꯣꯡꯁꯤꯡꯒ ꯆꯥꯡꯗꯝꯅꯕꯒꯤ ꯃꯑꯣꯡꯗꯤ ꯍꯥꯏꯕꯗꯤ ꯑꯩꯈꯣꯏꯅ ꯃꯁꯤ ꯏꯕ ꯃꯇꯝꯗ ꯁꯣꯏꯈꯤ ꯂꯥꯟꯈꯤꯕ ꯌꯥꯎꯔꯒꯁꯨ ꯃꯗꯨ ꯑꯩꯈꯣꯏꯅ ꯗ꯭ꯔꯥꯐ ꯇꯧꯔꯒꯒꯨꯝꯕ ꯊꯝꯖꯤꯜꯂꯒ ꯃꯗꯨ ꯀꯣꯟꯅ ꯑꯩꯈꯣꯏꯅ ꯐꯤꯂꯞ ꯇꯧꯁꯟꯕ ꯈꯣꯠꯄ ꯍꯥꯏꯕꯁꯤꯒꯤ ꯈꯨꯗꯣꯡ ꯆꯥꯕ ꯇꯦꯛꯅꯣꯂꯣꯖꯤꯒꯤ ꯈꯨꯗꯣꯡ ꯆꯥꯕ ꯂꯩ ꯍꯥꯏꯖꯅꯤꯡꯏ